ꯚꯥꯔꯠꯇ ꯆꯤꯟꯖꯥꯛꯁꯤꯡ ꯑꯁꯤ ꯃꯈꯜ ꯃꯑꯣꯡ ꯃꯌꯥꯝ ꯂꯩ ꯃꯈꯜꯁꯤꯡ ꯑꯗꯨꯗꯤ ꯌꯦꯟ ꯊꯣꯡꯕ ꯉꯥꯅꯨ ꯊꯣꯡꯕ ꯑꯗꯨꯗꯒꯤ ꯁꯟꯊꯣꯡꯕꯅꯆꯤꯡꯕꯅꯤ ꯃꯁꯤꯗ ꯑꯩꯈꯣꯏꯅ ꯃꯤꯌꯥꯝꯅ ꯁꯤꯖꯤꯟꯅꯕ ꯈ꯭ꯋꯥꯏꯗꯒꯤ ꯄꯥꯝꯅꯕ ꯃꯊꯦꯜ ꯑꯃꯁꯨꯡ ꯃꯆꯜ ꯈꯔꯒꯤ ꯃꯃꯤꯡꯗꯤ ꯃꯤꯠ ꯃꯤꯠ ꯃꯁꯥꯂꯥ ꯑꯗꯨꯗꯒꯤ ꯒꯔꯝ ꯃꯁꯥꯂꯥ ꯑꯁꯤꯅꯆꯤꯡꯕꯅꯤ ꯃꯁꯤ ꯑꯩꯈꯣꯏꯅ ꯊꯣꯡꯕ ꯊꯥꯛꯄꯗ ꯑꯦꯟꯁꯥꯡꯁꯤꯡꯗ ꯃꯍꯥꯎ ꯌꯥꯝꯅ ꯂꯩꯍꯜꯂꯤ ꯃꯆꯜ ꯑꯁꯤ ꯃꯅꯤꯄꯨꯔꯗ ꯁꯥꯖꯕꯁꯨ ꯌꯥꯎꯏ ꯑꯗꯨꯒ ꯑꯇꯣꯞꯄ ꯑꯇꯣꯞꯄ ꯂꯝ ꯏꯟꯗꯤꯌꯥꯒꯤ ꯃꯅꯨꯡ ꯆꯟꯕ ꯖꯒꯥ ꯃꯐꯝ ꯀꯌꯥꯗ ꯏꯟꯗꯁꯇ꯭ꯔꯤ ꯑꯣꯏꯅ ꯂꯤꯡꯗꯨꯅ ꯃꯈꯜ ꯀꯌꯥ ꯁꯥꯏ ꯃꯁꯤꯗ ꯅꯨꯡꯇꯤꯒꯤ ꯑꯩꯈꯣꯏꯒꯤ ꯄꯨꯟꯁꯤꯗ ꯁꯤꯖꯤꯟꯅꯕ ꯃꯆꯜꯁꯤꯡ ꯑꯁꯤ ꯑꯩꯈꯣꯏꯗ ꯁꯣꯛꯅꯤꯡꯉꯥꯏ ꯄꯣꯠ ꯍꯥꯞꯄ ꯑꯣꯏꯗꯦ ꯃꯁꯤ ꯑꯅꯝꯕꯅ ꯅꯦꯆꯔꯦꯜ ꯑꯃꯁꯨꯡ ꯅꯦꯆꯔꯒ ꯄꯨꯂꯞ ꯄꯨꯟꯗꯨꯅ ꯁꯦꯝꯕ ꯏꯟꯒ꯭ꯔꯤꯗꯦꯟꯁꯀꯤ ꯃꯁꯤꯡꯅ ꯍꯦꯜꯂꯤ ꯃꯁꯤꯅ ꯑꯩꯈꯣꯏꯒꯤ ꯍꯛꯆꯥꯡꯗ ꯃꯆꯜꯁꯤꯡ ꯑꯁꯤ ꯁꯤꯖꯤꯟꯅꯕꯗ ꯑꯁꯣꯛꯄ ꯂꯩꯍꯟꯗꯦ ꯃꯁꯤꯗꯁꯨ ꯅꯠꯇꯦ ꯑꯩꯈꯣꯏꯅ ꯑꯦꯟꯖꯥꯡꯁꯤꯡ ꯑꯁꯤ ꯃꯆꯨ ꯑꯣꯜꯍꯟꯒꯦꯅ ꯍꯥꯏꯔꯒꯁꯨ ꯇ꯭ꯔꯃꯔꯤꯛ ꯃꯆꯜ ꯁꯦꯝꯗꯨꯅ ꯑꯩꯈꯣꯏꯅ ꯃꯈꯜ ꯃꯊꯦꯜ ꯀꯌꯥꯗ ꯃꯆꯨ ꯑꯍꯦꯟꯕ ꯃꯆꯨ ꯐꯖꯍꯟꯗꯨꯅ ꯑꯩꯈꯣꯏꯅ ꯑꯦꯟꯁꯥꯡ ꯑꯗꯨ ꯆꯥꯕꯗ ꯌꯥꯝꯅ ꯍꯥꯎꯕ ꯑꯝꯁꯨꯡ ꯌꯥꯝꯅ ꯄꯥꯝꯕ ꯑꯣꯏꯅꯕꯒꯤꯗꯃꯛ ꯑꯩꯈꯣꯏꯅ ꯃꯆꯜꯁꯤꯡ ꯑꯁꯤ ꯚꯥꯔꯠꯀꯤ ꯁꯤꯖꯤꯟꯅꯩ